ꯑꯩ ꯀꯩꯅꯣ ꯏꯁꯥꯃꯛ ꯏꯌꯨ ꯑꯦꯐ ꯑꯣꯁꯤ ꯑꯃꯨꯛꯐꯧ ꯎꯗ꯭ꯔꯤ ꯑꯦꯂꯦꯟ ꯑꯃꯁꯨꯡ ꯑꯇꯣꯞꯄ ꯒ꯭ꯔꯍꯗ ꯑꯍꯤꯡꯕ ꯂꯩꯔꯝꯒꯅꯤ ꯍꯥꯏꯕꯒꯤ ꯊꯥꯖꯕꯗꯤ ꯂꯩ ꯀꯔꯤꯅꯣ ꯍꯥꯏꯕ ꯃꯇꯝꯗ ꯑꯩꯈꯣꯏꯅ ꯐꯤꯂꯝ ꯌꯦꯡꯕ ꯃꯇꯝꯗ ꯐꯤꯛꯁꯟꯒꯤ ꯐꯤꯂꯝ ꯌꯦꯡꯕ ꯃꯇꯝꯗ ꯑꯇꯣꯞꯄ ꯒ꯭ꯔꯍꯗ ꯃꯤ ꯑꯩꯈꯣꯏꯒ ꯆꯞ ꯃꯥꯟꯅꯕ ꯂꯩꯔꯝꯒꯅꯤ ꯍꯥꯏꯅ ꯊꯥꯖꯕ ꯊꯝꯃꯤ ꯃꯔꯝꯗꯤ ꯁꯥꯏꯟꯇꯤꯁꯁꯤꯡ ꯑꯃꯗꯤ ꯑꯈꯪ ꯑꯍꯩꯁꯤꯡꯅ ꯊꯤꯒꯠꯂꯒ ꯃꯈꯣꯏꯁꯤꯡꯅ ꯑꯇꯣꯞ ꯑꯇꯣꯞꯄ ꯂꯥꯏꯔꯤꯛꯁꯤꯡꯗ ꯏꯕ ꯃꯇꯝꯗ ꯑꯩꯈꯣꯏꯒꯤ ꯑꯥꯔꯠꯇ ꯅꯠꯇꯅ ꯑꯩꯈꯣꯏꯒꯤ ꯑꯇꯣꯞꯄ ꯄ꯭ꯂꯥꯅꯦꯠꯁꯤꯡꯗꯁꯨ ꯏꯁꯤꯡ ꯐꯪꯉꯤ ꯏꯁꯤꯡ ꯅꯨꯡꯁꯤꯠ ꯐꯪꯉꯤ ꯍꯥꯏꯕ ꯄ꯭ꯂꯥꯅꯦꯠꯁꯤꯡ ꯌꯥꯎꯔꯤ ꯃꯔꯝꯗꯤ ꯏꯁꯤꯡ ꯅꯨꯡꯁꯤꯠ ꯐꯪꯕ ꯄ꯭ꯂꯥꯅꯦꯠ ꯇ ꯑꯇꯣꯞꯄ ꯖꯤꯕ ꯍꯤꯡꯉꯝꯒꯅꯤ ꯍꯥꯏꯕꯒꯤ ꯊꯥꯖꯕꯁꯤ ꯂꯩ ꯂꯩ ꯏꯁꯤꯡ ꯑꯃꯁꯨꯡ ꯁꯣꯔ ꯍꯣꯟꯕ ꯉꯝꯕ ꯃꯈꯣꯏꯒꯤ ꯄ꯭ꯂꯥꯟ ꯑꯃꯗꯤ ꯎ ꯋꯥꯁꯤꯡ ꯑꯁꯤ ꯂꯩꯔꯕꯗꯤ ꯃꯈꯣꯏꯗꯁꯨ ꯑꯩꯈꯣꯏꯗꯧꯅ ꯁꯣꯔ ꯍꯣꯟꯕ ꯉꯝꯕ ꯖꯤꯕ ꯅꯠꯇ꯭ꯔꯒ ꯑꯩꯈꯣꯏꯒꯤ ꯑꯩꯈꯣꯏꯗꯧꯅ ꯒ꯭ꯌꯥꯟ ꯇꯥꯕ ꯑꯩꯈꯣꯏꯗꯧꯅ ꯑꯩꯈꯣꯏꯒꯤ ꯃꯇꯝꯁꯤꯒꯤ ꯍꯧꯖꯤꯛꯀꯤ ꯁꯥꯏꯟꯇꯤꯁꯁꯤꯡꯅ ꯊꯤꯒꯠꯂꯤꯕ ꯁꯥꯏꯟꯇꯤꯁꯇꯧꯅ ꯇꯧꯕ ꯃꯈꯣꯏꯒꯤ ꯐꯔ ꯐꯔꯕ ꯕ꯭ꯔꯦꯟ ꯕ꯭ꯔꯦꯟ ꯐꯔ ꯐꯔ ꯃꯤꯑꯣꯏꯁꯤꯡ ꯂꯩꯔꯝꯒꯗ꯭ꯔꯥ ꯍꯥꯏꯅ ꯊꯥꯖꯕ ꯊꯝꯃꯤ ꯊꯥꯖꯕ ꯊꯝꯃꯤ ꯃꯗꯨꯅ ꯑꯩꯅ ꯑꯩ ꯑꯩ ꯏꯁꯥꯃꯛꯅ ꯑꯩꯈꯣꯏꯅ ꯏꯌꯨ ꯑꯦꯐ ꯑꯣ ꯀꯩꯀꯥ ꯎꯕ ꯉꯝꯗ꯭ꯔꯒꯁꯨ ꯑꯩꯈꯣꯏꯅ ꯂꯥꯏꯔꯤꯛꯁꯤꯡꯗ ꯊꯦꯡꯅꯕ ꯑꯃꯗꯤ ꯑꯩꯈꯣꯏꯅ ꯃꯈꯣꯏꯒꯤ ꯑꯩꯈꯣꯏꯅ ꯐꯤꯂꯝꯁꯤꯡꯗ ꯌꯦꯡꯕ ꯃꯇꯝꯗ ꯑꯩꯈꯣꯏꯒꯤ ꯐꯤꯛꯁꯟꯒꯤ ꯑꯇꯣꯞꯄ ꯖꯤꯕ ꯍꯤꯡꯂꯝꯒꯅꯤ ꯍꯥꯏꯕ ꯌꯥꯕ ꯐꯤꯂꯝꯁꯤꯡ ꯄꯨꯊꯣꯛꯄ ꯃꯇꯝ ꯌꯦꯡꯕ ꯃꯇꯝꯗ ꯑꯩꯈꯣꯏꯅ ꯑꯩꯅ ꯑꯩ ꯏꯁꯥꯃꯛꯅ ꯊꯥꯖꯩ ꯃꯔꯝꯗꯤ ꯑꯇꯣꯞꯄ ꯄ꯭ꯂꯥꯅꯦꯠꯇꯁꯨ ꯁꯣꯔ ꯍꯣꯟꯕ ꯉꯝꯕ ꯖꯤꯕ ꯑꯗꯒꯤ ꯑꯍꯤꯡꯕ ꯁꯤꯡ ꯂꯩꯔꯝꯒꯅꯤ ꯍꯥꯏꯅ ꯑꯩꯅ ꯊꯥꯖꯩ